ꯑꯩꯒꯤ ꯗꯤꯐꯤꯀꯜꯠ ꯁꯤꯆꯨꯋꯦꯁꯟ ꯍꯥꯏꯔꯗꯤ ꯑꯩ ꯌꯥꯝ ꯁꯣꯔꯠ ꯇꯦꯝꯄꯔ ꯑꯣꯏꯌꯦ ꯑꯗꯨꯕꯨ ꯑꯩ ꯏꯁꯥꯅ ꯀꯟꯇ꯭ꯔꯣꯜ ꯇꯧꯔꯀꯥꯟꯗ ꯃꯌꯥꯝ ꯇꯤꯜꯂꯛꯄꯅꯤꯅ ꯑꯩꯒꯤ ꯖꯣꯕ ꯑꯃ ꯑꯩꯒꯤ ꯊꯕꯛ ꯇꯧꯕꯗꯨꯒꯤ ꯃꯇꯨꯡꯏꯟꯅ ꯑꯩꯒꯤ ꯑꯩꯒꯤ ꯀꯩꯅꯣꯁꯦ ꯇꯦꯝꯄꯔ ꯂꯦꯚꯦꯜꯁꯦ ꯍꯟꯊꯗꯕ ꯌꯥꯗꯦꯅ ꯈꯜꯂꯒ ꯑꯩꯗꯣ ꯌꯥꯝꯅ ꯄꯦꯁꯦꯟꯁ ꯂꯩꯅ ꯑꯗꯨꯝ ꯃꯤ ꯃꯌꯥꯝꯁꯦ ꯂꯣꯏꯅꯩ ꯑꯗꯨꯃꯥꯏꯅ ꯇꯧꯔꯒ ꯃꯤ ꯃꯌꯥꯝꯅꯁꯨ ꯑꯩꯗꯣ ꯌꯥꯝ ꯀꯨꯜ ꯑꯣꯏꯅ ꯎꯏ ꯑꯗꯣ ꯑꯦꯛꯆꯨꯋꯦꯜꯂꯤ ꯑꯩꯗꯣ ꯌꯥꯝꯅ ꯀꯨꯜ ꯑꯣꯏꯕ ꯃꯤꯗꯤ ꯅꯠꯇꯦ ꯑꯗꯨꯅ ꯑꯩꯅ ꯌꯥꯝ ꯁꯥꯎꯒꯜꯂꯒꯁꯨ ꯏꯁꯥꯅ ꯐꯥꯊꯕ ꯉꯝꯕꯁꯤꯅ ꯑꯩꯉꯣꯟꯗ ꯌꯥꯝ ꯍꯥꯏ ꯄꯥꯔꯁꯅꯦꯜꯂꯤꯇꯤ ꯑꯃ ꯄꯤ